ꯑꯣ ꯀ꯭ꯔꯤ ꯇꯧꯕ꯭ꯔꯣ ꯑꯩꯈꯣꯏꯁꯨ ꯀꯔꯤꯁꯨ ꯇꯧꯗꯦ ꯍꯧꯖꯤꯛꯇꯤ ꯑꯣ ꯑꯣ ꯆꯥꯔꯦ ꯅꯪꯗꯤ ꯆꯥꯔꯕ꯭ꯔꯣ ꯑꯣ ꯀꯔꯤ ꯌꯦꯟꯁꯥꯡ ꯆꯥꯕ꯭ꯔꯣ ꯑꯣ ꯁꯦ ꯑꯩꯈꯣꯏ ꯑꯩꯈꯣꯏ ꯑꯅꯤꯅ ꯂꯧ ꯇꯧꯕꯗꯨ ꯑꯗꯨ ꯑꯩꯈꯣꯏ ꯑꯅꯤꯒꯤ ꯍꯧꯖꯤꯛ ꯂꯧꯁꯦ ꯑꯩꯈꯣꯏ ꯂꯧꯁꯦ ꯃꯤꯅ ꯍꯥꯏꯔꯞ ꯌꯥꯝ ꯅꯨꯡꯉꯥꯏꯇꯦꯅꯦ ꯁꯤ ꯅꯣꯡ ꯆꯨꯕꯒꯤꯀꯣ ꯏꯁꯤꯡ ꯌꯥꯝ ꯆꯪꯉꯦ ꯍꯥꯏ ꯑꯗꯣ ꯑꯩꯈꯣꯏꯒꯤ ꯍꯧꯖꯤꯛ ꯂꯣꯁꯨꯝꯒ ꯄꯤꯌꯥꯁꯒꯨꯝꯕꯗꯨ ꯑꯣ ꯑꯣ ꯑꯗꯨ ꯑꯩꯈꯣꯏ ꯑꯩꯈꯣꯏ ꯑꯅꯤꯒꯤꯗꯨ ꯏꯁꯤꯡ ꯆꯪꯕꯒꯤꯀꯣ ꯉꯁꯤ ꯉꯁꯤꯗꯤ ꯊꯤꯡꯈ꯭ꯔꯦ ꯍꯣꯏ ꯑꯗꯨ ꯃꯟꯗꯦ ꯇ꯭ꯌꯨꯁꯗꯦꯗ ꯑꯗꯨꯝ ꯍꯧꯅꯔꯒ ꯆꯠꯁꯤꯅ ꯍꯣꯏ ꯍꯣꯏ ꯑꯗꯨꯗ ꯈꯔ ꯂꯩꯕꯗꯨ ꯄꯥꯏꯔꯒ ꯆꯠꯁꯦ ꯑꯗꯨ ꯇꯤꯐꯤꯟꯒꯨꯝꯕ ꯑꯗꯨꯁꯨ ꯍꯥꯞꯄꯛꯑꯣ ꯑꯣ ꯑꯣ ꯍꯣꯏ ꯑꯗꯨꯒ ꯍꯣꯏ ꯍꯣꯏ ꯑꯗꯨꯒ ꯑꯃꯨꯛ ꯑꯩꯈꯣꯏꯁꯨ ꯃꯤ ꯑꯃ ꯑꯅꯤ ꯍꯥꯏꯁꯤꯀꯣ ꯑꯗꯨ ꯅꯪꯁꯨ ꯐꯦꯃꯤꯂꯤ ꯂꯩꯅ ꯑꯗꯨ ꯅꯪꯒꯤ ꯅꯨꯄꯤ ꯑꯉꯥꯡ ꯈꯣꯏꯁꯨ ꯄꯥꯏꯔꯒ ꯂꯥꯛꯎꯅ ꯑꯣ ꯑꯗꯨꯔ ꯑꯗꯨ ꯌꯥꯏ ꯑꯩꯒꯤ ꯅꯨꯄꯤꯒ ꯑꯉꯥꯡ ꯑꯅꯤ ꯂꯩꯕꯗꯣ ꯅꯨꯄꯥ ꯃꯣꯏ ꯑꯅꯤ ꯄꯥꯏꯒꯦ ꯍꯣꯏ ꯅꯨꯡꯉꯥꯏꯅ ꯆꯠꯁꯤꯀꯣ ꯑꯩꯈꯣꯏꯗꯤ ꯐꯧꯗꯣ ꯍꯣꯏ ꯍꯣꯏ ꯑꯗꯨꯗꯤ ꯍꯣꯔꯦꯟ ꯊꯦꯡꯅꯁꯤꯀꯣ ꯉꯁꯤꯗꯤ ꯀꯔꯤꯇꯧꯁꯤꯔ ꯑꯦ ꯊꯕꯛ ꯀꯔꯤꯁꯨ ꯂꯩꯇꯦꯗ

ꯑꯣ ꯇꯣ